ꯑꯩ ꯁꯥꯟꯅꯕꯒꯤ ꯅ꯭ꯌꯨꯇ꯭ꯔꯤꯁꯟꯗ ꯄ꯭ꯔꯣꯇꯤꯟ ꯑꯣꯏꯅ ꯂꯩꯕꯅꯦ ꯑꯗꯣ ꯍꯛꯆꯥꯡꯁꯨ ꯆꯥꯎꯈꯠꯂꯦꯅ ꯑꯗꯣ ꯅ꯭ꯌꯨꯇ꯭ꯔꯤꯁꯟꯁꯦ ꯆꯥꯕꯗ ꯑꯩꯉꯣꯟꯗ ꯀꯥꯟꯅꯔꯣꯏꯗ꯭ꯔꯥꯅ ꯑꯩ ꯑꯗꯨꯝ ꯇꯟꯕꯣꯏ ꯀꯔꯤꯑꯣꯏ ꯇꯧꯕꯅꯦ ꯑꯗꯣ ꯍꯞꯇꯥ ꯑꯅꯤꯃꯨꯛ ꯆꯥꯕꯗꯒꯤꯗꯤ ꯑꯩ ꯍꯛꯆꯥꯡꯗ ꯐꯦꯠ ꯌꯥꯎꯔꯝꯕ ꯍꯟꯊꯔꯒ ꯃꯣꯁꯟꯗ ꯑꯣꯏꯅ ꯇꯥꯁꯤꯟꯕ ꯁꯥꯟꯅꯕꯗꯁꯨ ꯌꯥꯝꯅ ꯏꯅꯔꯖꯤ ꯄꯤꯕ ꯑꯣꯏꯗꯅ ꯂꯩꯔꯝꯃꯦ ꯑꯗꯨꯅ ꯃꯁꯤꯒꯤ ꯋꯦ ꯄ꯭ꯔꯣꯇꯤꯟ ꯅ꯭ꯌꯨꯇ꯭ꯔꯤꯁꯟꯁꯤ ꯂꯩꯕꯗ ꯌꯥꯝꯅ ꯀꯥꯅꯅꯩ ꯃꯌꯥꯝꯁꯨ ꯂꯩꯅꯤꯡꯕ ꯂꯩꯔꯒꯗꯤ ꯑꯩꯉꯣꯟꯗ ꯀꯟꯇꯦꯛ ꯇꯧꯔꯛꯑꯣ ꯊꯧꯕꯥꯜꯒꯤ ꯁꯤ ꯑꯩꯉꯣꯟꯗ ꯅꯝꯕꯔꯁꯨ ꯌꯥꯎꯅꯔꯦ ꯃꯈꯣꯏꯅꯁꯨ ꯑꯣꯐꯔ ꯈꯔ ꯄꯤꯅꯦꯅ ꯍꯥꯏ